ꯑꯩꯅ ꯀꯟꯕꯦꯇꯔ ꯃꯆꯥ ꯑꯃ ꯃꯤꯅꯤ ꯀꯟꯕꯦꯇꯔ ꯃꯆꯥ ꯑꯃ ꯂꯩꯕꯗ ꯌꯥꯝꯅ ꯁꯤꯖꯤꯟꯅꯕ ꯅꯨꯡꯉꯥꯏꯇꯕ ꯑꯩꯉꯣꯟꯗ ꯂꯣꯗ ꯍꯦꯟꯕꯒ ꯑꯗꯨꯝ ꯆꯥꯛꯄ ꯈꯣꯠꯄ ꯌꯥꯝꯅ ꯅꯨꯡꯉꯥꯏꯇꯕ ꯃꯥꯏꯀ꯭ꯔꯣ ꯇꯦꯁ ꯍꯥꯏꯔꯤꯕ ꯀꯝꯄꯅꯤ ꯑꯁꯤ ꯌꯥꯝꯅ ꯁꯤꯖꯤꯟꯅꯕ ꯅꯨꯡꯉꯥꯏꯇꯕ ꯃꯁꯤ ꯃꯇꯨꯡꯗ ꯃꯌꯥꯝꯅꯁꯨ ꯂꯩꯕꯤꯔꯨꯒꯅꯨ ꯑꯩꯅ ꯁꯤꯖꯤꯟꯅꯕꯗꯁꯨ ꯌꯥꯝꯅ ꯅꯨꯡꯉꯥꯏꯇꯕ ꯀꯝꯄꯅꯤ ꯍꯥꯏꯕꯗꯨ ꯑꯣꯏꯔꯦ